ꯚꯥꯔꯠꯀꯤ ꯏꯗꯨꯀꯦꯁꯟꯒꯤ ꯃꯑꯣꯡ ꯃꯇꯧꯁꯦ ꯂꯥꯏꯔꯤꯛꯇꯗ ꯑꯗꯨꯝ ꯐꯣꯀꯁ ꯇꯧꯔ ꯂꯩꯕꯩ ꯇꯥꯏꯞꯇ ꯎꯏꯌꯦ ꯍꯥꯏꯗꯤ ꯂꯥꯏꯔꯤꯛꯇ ꯄꯤꯕꯗꯣ ꯁꯦꯂꯦꯕꯁꯇ ꯌꯥꯎꯕ ꯆꯦꯞꯇꯔ ꯈꯔ ꯑꯗꯨ ꯐꯖꯅ ꯍꯩꯕ ꯑꯗꯒꯤ ꯕ꯭ꯔꯦꯡ ꯕ꯭ꯔꯦꯡ ꯕ꯭ꯔꯦꯡ ꯊꯤꯕ ꯍꯩꯕ ꯆꯤꯟꯐꯥ ꯈꯔ ꯄꯨꯕ ꯍꯩꯕ ꯃꯤꯅ ꯔꯦꯡ ꯋꯥꯟ ꯑꯍꯩꯕꯅꯦ ꯍꯥꯏꯕ ꯑꯗꯒꯤ ꯈꯪꯗꯦ ꯇꯦꯛꯁꯕꯨꯛꯇ ꯂꯣꯏ ꯕꯦꯁ ꯇꯧꯕꯩ ꯇꯥꯏꯞꯇ ꯇꯧꯋꯦꯕ ꯀꯣ ꯀꯔꯤꯀꯨꯂꯔ ꯑꯦꯛꯇꯤꯚꯤꯇꯤꯁꯁꯦ ꯀꯩꯝ ꯌꯥꯎꯗꯕ ꯍꯥꯏꯗꯤ ꯑꯉꯥꯡꯁꯤꯅ ꯁ꯭ꯀꯨꯜꯗꯨꯗ ꯇꯝꯃꯤꯕ ꯑꯉꯥꯡ ꯂꯤꯁꯤꯡ ꯑꯃ ꯂꯤꯁꯤꯡ ꯑꯅꯤꯗꯣ ꯀꯩꯁꯨ ꯂꯣꯏꯅ ꯑꯥꯏ ꯑꯦ ꯑꯦꯁ ꯗꯣꯛꯇꯔ ꯑꯣꯏꯗꯧ ꯅꯠꯇꯦꯕ ꯍꯥꯏꯗꯤ ꯃꯥꯒꯤ ꯃꯁꯥꯒꯤ ꯂꯥꯏꯟ ꯑꯝꯗ ꯆꯠꯄ ꯉꯝꯅꯕ ꯑꯇꯣꯞꯄ ꯀꯣ ꯀꯔꯤꯀꯨꯂꯔ ꯑꯦꯛꯇꯤꯚꯤꯇꯤꯁꯁꯦ ꯇꯧꯍꯟꯒꯗꯝꯅꯤ ꯁꯥꯟꯅꯕ ꯄꯥꯝꯕ ꯃꯤꯅ ꯁꯥꯟꯅꯍꯟꯒꯗꯝꯅꯤ ꯂꯥꯏ ꯌꯦꯛꯄ ꯄꯥꯝꯕ ꯃꯤꯅ ꯂꯥꯏ ꯌꯦꯛꯍꯟꯒꯗꯝꯅꯤ ꯃꯁꯥꯒꯤ ꯋꯥꯈꯜ ꯂꯩꯖꯕ ꯀꯥꯡꯕꯨꯅ ꯕꯤꯖꯤꯅꯦꯁꯀꯨꯝꯕꯒꯤ ꯋꯥꯈꯜꯗ ꯏꯊꯤꯜ ꯄꯣꯛꯍꯟꯒꯗꯝꯅꯦꯕ ꯑꯗꯨꯒ ꯚꯥꯔꯠꯇꯗꯤ ꯄꯨꯔꯥ ꯇꯦꯛꯁꯕꯨꯛ ꯕꯦꯁ ꯏꯖꯨꯀꯦꯁꯟꯅꯦꯕ ꯇꯧꯔꯤꯁꯦ